ꯑꯩꯅ ꯆꯍꯤ ꯑꯍꯨꯝꯒꯤ ꯃꯃꯥꯡꯗꯒꯤ ꯁꯥ ꯑꯁꯤ ꯌꯣꯛꯆꯕ ꯍꯧꯔꯛꯄꯅꯤ ꯃꯁꯤꯒꯤ ꯑꯩꯅ ꯁꯥ ꯈꯔ ꯄꯟꯖꯔꯕꯗ ꯑꯍꯥꯟꯕꯗ ꯑꯩꯁꯤ ꯉꯥ ꯍꯥꯟꯅ ꯌꯣꯛꯏ ꯉꯥ ꯉꯥꯁꯨ ꯌꯣꯛꯏ ꯑꯗꯨꯒ ꯑꯣꯛ ꯉꯥꯅꯨ ꯑꯗꯨꯒ ꯕꯣꯏꯂꯔ ꯑꯩ ꯃꯔꯤꯁꯤ ꯑꯩ ꯌꯣꯛꯆꯩ ꯑꯍꯥꯟꯕꯗ ꯄꯟꯖꯔꯕꯗ ꯉꯥ ꯑꯁꯦ ꯑꯩꯈꯣꯏꯅ ꯃꯆꯤꯟꯖꯥꯛ ꯄꯤꯖꯕ ꯗꯔꯀꯥꯔ ꯑꯣꯏꯕꯅꯤꯅ ꯑꯩꯈꯣꯏꯅ ꯂꯧꯕꯨꯛꯇꯒꯤ ꯐꯨꯝ ꯀꯩꯀꯩ ꯐꯥꯜꯂꯨꯔꯒ ꯉꯥ ꯑꯁꯦ ꯃꯆꯤꯟꯖꯥꯛ ꯊꯥꯛꯆꯩ ꯑꯩꯈꯣꯏꯅ ꯇꯦꯛ ꯇꯦꯛ ꯇꯧꯖꯔꯒ ꯉꯥꯁꯤꯡꯁꯤꯕꯨ ꯆꯍꯤ ꯑꯃꯒꯤ ꯃꯅꯨꯡꯗ ꯑꯃꯨꯛꯇꯪ ꯑꯩꯈꯣꯏ ꯐꯥꯖꯩ ꯑꯗꯨꯒ ꯑꯩꯈꯣꯏ ꯏꯟꯀꯝ ꯑꯁꯦ ꯍꯣꯏ ꯑꯇꯣꯞꯄ ꯃꯇꯝꯗꯗꯤ ꯑꯩꯈꯣꯏ ꯏꯟꯀꯝ ꯂꯩꯇꯦ ꯊꯕꯛ ꯏꯪꯈꯥꯡ ꯁꯨꯔꯒ ꯉꯥꯗ ꯑꯣꯏꯅ ꯑꯩꯈꯣꯏꯅ ꯆꯍꯤ ꯑꯃꯒ ꯏꯟꯀꯝ ꯉꯥꯏꯖꯕꯅꯤ ꯑꯗꯨꯒ ꯑꯅꯤꯁꯨꯕꯗ ꯑꯩꯅ ꯑꯣꯛ ꯂꯣꯏꯕꯁꯦ ꯆꯍꯤ ꯑꯅꯤꯃꯨꯛꯇ ꯉꯥꯏꯖꯔꯤ ꯑꯩꯒꯤ ꯍꯥꯟꯅ ꯑꯦꯛꯁꯄꯥꯔꯠ ꯑꯣꯏꯔꯕ ꯏꯌꯥꯝꯕꯁꯤꯡꯗꯒꯤ ꯑꯩꯅ ꯃꯇꯦꯡ ꯈꯔ ꯂꯧꯖꯔꯒ ꯑꯣꯛ ꯑꯁꯤ ꯌꯣꯛꯆꯕꯅꯤ ꯑꯩꯗꯤ ꯀꯩꯝꯇ ꯈꯪꯖꯕ ꯅꯠꯆꯗꯦ ꯑꯗꯨꯒ ꯃꯣꯏꯒꯤ ꯃꯈꯥꯗ ꯃꯣꯏꯅ ꯍꯥꯏ ꯍꯥꯏꯕ ꯈꯨꯗꯤꯡ ꯑꯩꯅ ꯇꯧꯖꯕꯅꯤ ꯃꯣꯏꯒꯤ ꯑꯣꯛꯀꯤ ꯃꯆꯤꯟꯖꯥꯛ ꯊꯥꯛꯄ ꯃꯇꯝꯗ ꯑꯩꯈꯣꯏꯅ ꯌꯨꯝꯊꯣꯡ ꯈꯨꯗꯤꯡꯒꯤ ꯆꯪꯉꯒ ꯏꯆꯦ ꯑꯣꯏꯒꯦꯔꯥ ꯑꯩꯈꯣꯏꯒꯤ ꯌꯨꯝꯊꯪꯅꯕ ꯂꯩꯀꯥꯏꯒꯤ ꯑꯗꯨꯝ ꯈꯣꯝꯕ ꯆꯠꯂꯤ ꯑꯩꯅ ꯑꯗꯨꯒ ꯑꯣꯛꯀꯤ ꯃꯆꯤꯟꯖꯥꯛ ꯑꯣꯏꯅ ꯁꯤꯖꯤꯟꯅꯩ ꯃꯣꯏꯅ ꯃꯥꯡꯍꯟꯈꯤꯗꯧꯕ ꯆꯥꯛꯇꯣ ꯆꯒꯨꯝ ꯆꯒꯥꯏꯗꯨ ꯑꯩꯅ ꯄꯩꯁꯤꯜꯂꯒ ꯊꯝꯃꯒ ꯑꯗꯨꯏ ꯃꯇꯨꯡꯗ ꯑꯣꯛꯇ ꯄꯤꯖꯩ ꯃꯊꯪꯗ ꯑꯩꯅ ꯁꯟ ꯂꯣꯏꯕꯁꯦ ꯁꯟ ꯂꯣꯏꯕꯁꯨ ꯌꯥꯝꯅ ꯍꯥꯏꯗꯤ ꯃꯤꯉꯣꯟꯗ ꯀꯥꯅꯕ ꯄꯤꯕ ꯍꯥꯏꯗꯤ ꯁꯪꯒꯣꯝ ꯊꯣꯛꯄ ꯁꯟꯕꯤ ꯑꯩ ꯂꯣꯏꯖꯩ ꯃꯁꯤꯅ ꯅꯨꯡꯇꯤꯒꯤ ꯗꯥꯏꯔꯤ ꯀꯂꯦꯛꯁꯟ ꯂꯥꯛꯄꯗ ꯑꯩꯅ ꯅꯨꯡꯇꯤꯒꯤ ꯄꯨꯊꯣꯛꯑꯒ ꯄꯤꯖꯩ ꯑꯗꯨꯒ ꯕꯣꯏꯂꯔ ꯂꯣꯏꯕꯁꯤ ꯑꯩꯅ ꯆꯍꯤ ꯑꯃꯃꯨꯛꯇ ꯉꯥꯏꯖꯔꯤ ꯁꯤꯁꯨ ꯑꯩ ꯁꯤ ꯌꯥꯝꯅ ꯏꯟꯀꯝ ꯂꯩꯕ ꯄꯣꯠꯁꯛ ꯑꯃꯅꯤ ꯑꯗꯨꯕꯨ ꯌꯥꯝ ꯃꯥꯁꯦ ꯃꯆꯤꯟꯖꯥꯛ ꯂꯩꯔꯒ ꯊꯥꯛꯄꯒꯤ ꯑꯃ ꯑꯣꯏꯕꯅꯤꯅ ꯄꯩꯁꯥꯗꯤ ꯈꯔ ꯆꯪꯉꯤ ꯃꯌꯥꯝꯅ ꯌꯦꯡꯅꯤꯡꯉꯁꯨ ꯌꯦꯡꯕꯤꯌꯨ ꯍꯥꯏꯗꯤ ꯕꯣꯏꯂꯔ ꯂꯣꯏꯕꯁꯦ ꯀꯌꯥꯝ ꯀꯥꯟꯅꯒꯦ ꯏꯟꯀꯝ ꯂꯥꯛꯀꯦ ꯍꯥꯏꯕꯁꯦ ꯑꯩꯈꯣꯏꯅ ꯃꯆꯤꯟꯖꯥꯛ ꯊꯥ ꯃꯇꯝꯗ ꯏꯁꯤꯡ ꯅꯨꯡꯇꯤꯒꯤ ꯁꯤꯟꯕ ꯃꯆꯤꯟꯖꯥꯛ ꯄꯤꯖꯕ ꯍꯥꯏꯕꯁꯤ ꯄꯨꯡꯁꯤꯡ ꯈꯨꯗꯤꯡꯒꯤ ꯑꯩꯈꯣꯏꯅ ꯔꯨꯇꯤꯟ ꯑꯣꯏꯅ ꯗꯦꯜꯂꯤꯒꯤ ꯑꯣꯏꯅ ꯁꯦꯝꯖꯔꯒ ꯊꯝꯖꯩ ꯃꯁꯤꯒꯤ ꯔꯨꯇꯤꯟꯒꯤ ꯃꯈꯥꯗ ꯅꯠꯇꯕ ꯇꯥꯔꯒꯗꯤ ꯗꯦꯜꯂꯤ ꯔꯨꯇꯤꯟ ꯏꯟꯗꯕ ꯇꯥꯔꯒꯗꯤ ꯁꯤꯕ ꯅꯥꯕ ꯍꯥꯏꯗꯤ ꯇꯝꯕ ꯉꯝꯗꯕ ꯁꯥ ꯑꯃ ꯃꯈꯜ ꯑꯃ ꯑꯣꯏ ꯑꯗꯨꯅ ꯃꯌꯥꯝꯅ ꯆꯦꯛꯁꯤꯟꯅ ꯁꯦꯟꯅꯕꯤꯗꯨꯅ ꯂꯣꯏꯅꯕꯤꯌꯨ